ꯏꯝꯐꯥꯜ ꯋꯦꯁ ꯖꯤꯂꯥꯒꯤ ꯑꯣꯏꯅꯗꯤ ꯏꯟꯗꯁꯇ꯭ꯔꯤꯁꯤꯡ ꯑꯃꯁꯨꯡ ꯁꯦꯃꯤꯠꯂꯣꯟ ꯐꯒꯠꯍꯜꯂꯤꯕꯁꯤꯡ ꯑꯁꯤꯗꯤ ꯑꯩꯈꯣꯏꯒꯤ ꯂꯧꯎ ꯁꯤꯡꯎꯕ ꯑꯗꯒꯤꯗꯤ ꯑꯩꯈꯣꯏꯒꯤ ꯄꯤꯒ꯭ꯔꯤ ꯐꯥꯔꯃꯤꯡ ꯍꯧꯖꯤꯛ ꯌꯥꯝꯅ ꯇꯧꯅꯩ ꯏꯝꯐꯥꯜ ꯋꯦꯁ ꯀꯤ ꯑꯣꯏꯅ ꯑꯗꯩꯗꯤ ꯑꯩꯈꯣꯏꯒꯤ ꯃꯧ ꯂꯩꯁꯥꯕꯤꯁꯤꯡꯁꯤꯅ ꯑꯩꯈꯣꯏꯒꯤ ꯍꯦꯟꯗꯤꯀ꯭ꯔꯥꯐꯀꯤ ꯄꯣꯠ ꯆꯩ ꯃꯌꯥꯝ ꯑꯃ ꯁꯥꯔꯒ ꯑꯩꯈꯣꯏꯒꯤ ꯄ꯭ꯔꯖꯥ ꯃꯌꯥꯝꯗ ꯌꯣꯟꯕ ꯑꯗꯨꯒ ꯃꯤ ꯃꯌꯥꯝ ꯑꯃꯁꯨ ꯊꯕꯛ ꯄꯤꯔꯤ ꯑꯗꯒꯤꯗꯤ ꯑꯩꯈꯣꯏꯒꯤ ꯑꯆꯥꯄꯣꯠ ꯃꯌꯥꯝ ꯑꯃ ꯀꯕꯣꯛ ꯁꯥꯔꯤ ꯑꯩꯈꯣꯏꯒꯤ ꯂꯨꯍꯣꯡꯕꯗ ꯌꯦꯟꯅꯕ ꯀꯕꯣꯛ ꯁꯣꯔꯥꯠꯀꯤ ꯀꯕꯣꯛ ꯃꯌꯥꯝ ꯑꯁꯤꯒꯨꯝꯕ ꯃꯌꯥꯝ ꯑꯃ ꯁꯥꯗꯨꯅ ꯏꯝꯐꯥꯜ ꯋꯦꯁ ꯖꯤꯂꯥꯒꯤ ꯑꯣꯏꯅꯗꯤ ꯁꯦꯟꯃꯤꯠꯂꯣꯟꯗ ꯍꯦꯟꯅ ꯍꯦꯟꯅ ꯍꯦꯟꯒꯠꯍꯜꯂꯤ ꯑꯗꯨꯒ ꯑꯃꯔꯣꯝꯗꯅ ꯑꯩꯈꯣꯏꯒꯤ ꯅꯍꯥꯁꯤꯡꯁꯤꯅ ꯑꯩꯈꯣꯏꯒꯤ ꯑꯩꯈꯣꯏꯒꯤ ꯑꯩꯈꯣꯏꯒꯤ ꯆꯠꯅꯕꯤ ꯑꯣꯏꯅ ꯑꯩꯈꯣꯏꯒꯤ ꯑꯈꯣꯏ ꯖꯨꯁ ꯕꯥꯔ ꯍꯥꯡꯉꯛꯄ ꯖꯨꯁ ꯕꯥꯔꯗ ꯑꯩꯈꯣꯏꯒꯤ ꯐꯖ ꯐꯖꯕ ꯖꯨꯁ ꯕꯥꯔ ꯃꯌꯥꯝ ꯑꯃ ꯍꯥꯡꯗꯨꯅ ꯏꯝꯐꯥꯜ ꯋꯦꯁ ꯖꯤꯂꯥꯒꯤ ꯑꯣꯏꯅꯗꯤ ꯁꯦꯟꯃꯤꯠꯂꯣꯟꯗ ꯑꯁꯤꯒꯨꯝꯕ ꯅꯍꯥꯁꯤꯡ ꯑꯁꯤꯅꯁꯨ ꯑꯆꯧꯕ ꯃꯇꯦꯡ ꯑꯃ ꯄꯥꯡꯗꯨꯅ ꯂꯩꯔꯤ